ꯁ꯭ꯋꯥꯏꯗ ꯑꯩꯅ ꯑꯩꯈꯣꯏ ꯑꯦꯝ ꯑꯥꯏ ꯏꯁꯇꯣꯔ ꯑꯦꯞꯇꯣ ꯑꯗꯨꯗꯒꯤ ꯑꯣꯟꯂꯥꯏꯟꯗ ꯑꯩꯅ ꯃꯣꯕꯥꯏꯜ ꯑꯃ ꯆꯦꯜꯂꯦꯕ ꯆꯦꯜꯂꯤꯕ ꯃꯣꯕꯥꯏꯜꯁꯤ ꯃꯤꯁꯤ ꯑꯩꯈꯣꯏ ꯑꯣꯐꯂꯥꯏꯟꯗꯗꯤ ꯂꯨꯄꯥ ꯂꯤꯁꯤꯡ ꯇꯔꯥꯒ ꯆꯥꯝꯃꯉꯥ ꯄꯤ ꯍꯥꯏꯅ ꯍꯥꯏ ꯇꯔꯥ ꯆꯥꯝꯃꯉꯥ ꯄꯤꯕ ꯄꯣꯠꯁꯤ ꯑꯩꯅ ꯀꯩꯅꯣꯗ ꯑꯩꯅ ꯑꯦꯝ ꯑꯥꯏ ꯏꯁꯇꯣꯔꯗꯒꯤ ꯆꯦꯟ ꯀꯥꯟꯁꯤꯗ ꯂꯨꯄꯥ ꯂꯤꯁꯤꯡ ꯃꯥꯄꯜꯒ ꯆꯥꯝꯃꯉꯥꯗ ꯑꯩꯅ ꯌꯥꯝ ꯀꯣꯝꯅ ꯃꯣꯕꯥꯏꯜ ꯐꯣꯟꯁꯤ ꯂꯩꯈꯤꯑꯕ ꯍꯧꯖꯤꯛꯀꯤ ꯑꯦꯞꯁꯤꯗꯩ ꯂꯩ ꯀꯥꯟꯗ ꯂꯨꯄꯥ ꯆꯥꯝꯃꯉꯥ ꯃꯣꯏꯅ ꯆꯦꯛ ꯑꯥꯎꯠ ꯑꯣꯐꯔ ꯍꯥꯏꯔꯒ ꯑꯃ ꯐꯪꯉꯦ ꯑꯗꯩ ꯑꯩ ꯀꯣꯄꯟꯒꯤ ꯂꯨꯄꯥ ꯆꯥꯝꯃꯉꯥ ꯑꯃꯒ ꯁꯨꯃꯥꯏꯅ ꯐꯪꯉꯒ ꯑꯩ ꯑꯩꯅ ꯍꯧꯖꯤꯛꯀꯤ ꯄꯣꯠꯁꯤ ꯂꯨꯄꯥ ꯂꯤꯁꯤꯡ ꯃꯥꯄꯜꯒ ꯆꯥꯝꯃꯉꯥ ꯁꯤꯗ ꯑꯩꯅ ꯄꯣꯠꯁꯤ ꯂꯩꯈꯤꯑꯕ ꯄꯣꯠꯁꯤ ꯍꯥꯏꯗꯤ ꯌꯥꯝ ꯀꯩꯅꯣ ꯑꯣꯏ ꯕ꯭ꯔꯥꯟꯗꯦꯗꯁꯨ ꯌꯥꯝ ꯑꯣꯏ ꯍꯥꯏꯗꯤ ꯄꯣꯠꯁꯤ ꯌꯥꯝ ꯖꯦꯅ꯭ꯌꯨꯟ ꯑꯣꯏ ꯑꯩꯉꯣꯟꯗ ꯌꯥꯝ ꯊꯨꯅꯁꯨ ꯌꯧꯔꯛꯏ ꯃꯣꯏꯅ ꯅꯨꯃꯤꯠ ꯇꯔꯥꯅꯤꯒꯤ ꯗꯦꯂꯤꯕꯔꯤ ꯃꯣꯏ ꯃꯇꯝ ꯄꯤ ꯅꯨꯃꯤꯠ ꯇꯔꯥꯅꯤ ꯐꯥꯎ ꯃꯅꯨꯡꯗ ꯌꯧꯔꯛꯀꯅꯤ ꯍꯥꯏꯅ ꯑꯗꯣ ꯀꯨꯏꯗꯦ ꯅꯨꯃꯤꯠ ꯍꯨꯝꯅꯤ ꯃꯔꯤꯅꯤꯗ ꯑꯗꯨꯝ ꯊꯨꯅ ꯌꯧꯔꯛꯏ ꯄꯣꯠꯇꯣ

ꯑꯗꯨꯝ ꯃꯣꯏ ꯇꯥꯟꯖꯥ ꯆꯥꯅ ꯆꯥꯅ ꯑꯣꯐꯔꯁꯨ ꯂꯥꯛꯄꯅꯤ ꯑꯗꯣ ꯄꯣꯠꯇꯨ ꯑꯩꯈꯣꯏꯅ ꯊꯛ ꯂꯥꯎꯅ ꯊꯦꯡꯅ ꯇꯥꯔꯒꯗꯤ ꯑꯗꯨꯝ ꯏꯍꯣꯡ ꯍꯣꯡ ꯍꯣꯡꯅꯕ ꯐꯣꯟꯗꯨ ꯐꯪꯕ ꯑꯗꯨꯝ ꯏꯔꯥꯏ ꯂꯥꯏꯅ ꯗꯤꯂꯤꯕꯔꯁꯨ ꯌꯥꯝ ꯄꯨꯡ ꯅꯨꯃꯤꯠ ꯅꯤꯅꯤ ꯅꯨꯃꯤꯠ ꯍꯨꯝꯅꯤ ꯃꯔꯤꯅꯤꯗ ꯑꯗꯨꯝ ꯌꯧꯔꯛꯑꯦ ꯑꯗꯨ ꯁꯤꯗꯩ ꯀꯛꯄꯅ ꯈ꯭ꯋꯥꯏ ꯐꯩ ꯍꯥꯏꯅ ꯈꯜꯂꯦ ꯑꯦꯝ ꯑꯥꯏꯒꯤ ꯐꯣꯟ ꯂꯩꯒꯦ ꯍꯥꯏꯇꯥꯔꯒꯗꯤ